ꯂꯣꯛꯇꯥꯛ ꯃꯅꯤꯄꯨꯔꯒꯤ ꯃꯅꯤꯄꯨꯔꯒꯤ ꯈ꯭ꯋꯥꯏꯗꯒꯤ ꯆꯥꯎꯕ ꯊꯨꯝꯒꯤ ꯆꯦꯟꯗꯕ ꯄꯥꯠꯅꯤ ꯃꯁꯤ ꯏꯝꯐꯥꯜꯗꯒꯤ ꯀꯤꯂꯣꯃꯤꯇꯔ ꯅꯤꯐꯨꯃꯨꯛ ꯂꯥꯞꯄꯤ ꯃꯁꯤꯒꯤ ꯄꯥꯛ ꯆꯥꯎꯕꯅꯑꯁꯥꯡꯕꯅ ꯇ꯭ꯋꯦꯜꯐ ꯀꯤꯂꯣꯃꯤꯔꯁ ꯑꯗꯨꯒ ꯄꯥꯛꯄꯅ ꯑꯩꯠ ꯀꯤꯂꯣꯃꯤꯇꯔꯁ ꯑꯣꯏ ꯑꯣꯏ ꯃꯁꯤ ꯃꯍꯧꯁꯥꯒꯤ ꯐꯖꯕꯅ ꯄꯤꯛ ꯊꯟꯅ ꯂꯩ ꯃꯁꯤ ꯏꯁꯤꯡꯗ ꯑꯇꯥꯎꯕ ꯐꯨꯝꯗꯤ ꯃꯊꯛꯇ ꯂꯩ ꯁꯉꯥꯏꯅ ꯄ꯭ꯔꯤꯊꯤꯕꯤꯒꯤ ꯑꯃꯇ ꯉꯥꯏꯔꯕ ꯁꯉꯥꯏꯒꯤ ꯂꯩꯐꯝꯁꯨ ꯂꯣꯛꯇꯥꯛꯀꯤ ꯐꯨꯝꯗꯤ ꯃꯊꯛꯇ ꯑꯣꯏ ꯃꯐꯝꯁꯤ ꯃꯍꯧꯁꯥꯒꯤ ꯃꯍꯧꯁꯥ ꯂꯥꯏꯔꯦꯝꯕꯤꯅ ꯄꯤꯔꯝꯕ ꯈ꯭ꯋꯥꯏꯗꯒꯤ ꯐꯖꯕ ꯃꯐꯝ ꯑꯅꯤ ꯑꯗꯨꯒ ꯃꯁꯤꯗ ꯄ꯭ꯔꯤꯊꯤꯕꯤꯒꯤ ꯅꯠꯇ꯭ꯔꯒ ꯚꯥꯔꯠꯀꯤ ꯃꯐꯝ ꯀꯌꯥꯗꯒꯤ ꯂꯝꯀꯣꯏꯕꯁꯤꯡꯅ ꯂꯥꯛꯏ ꯑꯗꯨꯒ